ꯑꯩꯈꯣꯏꯒꯤ ꯃꯐꯝ ꯑꯁꯤꯗꯁꯨ ꯇꯣꯉꯥꯟ ꯇꯣꯉꯥꯟꯕ ꯅꯥꯠꯀꯤ ꯆꯠꯅꯕꯤꯀꯣ ꯂꯩꯖꯕ ꯃꯌꯥꯝ ꯑꯃꯁꯨ ꯂꯩꯌꯦꯕꯀꯣ ꯀꯥꯡꯂꯨꯞ ꯃꯌꯥꯝ ꯑꯃ ꯂꯩ ꯑꯗꯨꯅ ꯑꯩꯈꯣꯏ ꯃꯅꯤꯄꯨꯔ ꯍꯥꯏꯔꯤꯕ ꯏꯔꯝꯗꯝ ꯑꯁꯤꯗꯁꯨ ꯀꯥꯡꯂꯨꯞ ꯃꯌꯥꯝꯅ ꯄꯨꯟꯁꯤꯜꯂꯒ ꯑꯩꯈꯣꯏ ꯄꯨꯟꯅ ꯈꯨꯟꯗꯥꯃꯤꯟꯅꯕ ꯂꯝ ꯑꯃꯅꯤ ꯑꯗꯨ ꯃꯃꯤꯡ ꯑꯣꯏꯅ ꯄꯟꯖꯔꯕꯗ ꯑꯩꯈꯣꯏꯒꯤ ꯃꯩꯇꯩ ꯄꯥꯡꯉꯜ ꯄꯥꯡꯉꯜ ꯑꯗꯒꯤ ꯃꯩꯇꯩ ꯄꯥꯡꯉꯜ ꯂꯩꯔꯦ ꯄꯥꯡꯉꯜ ꯂꯩꯔꯦ ꯑꯗꯒꯤ ꯑꯩꯈꯣꯏꯒꯤ ꯃꯩꯇꯩ ꯂꯩꯔꯦꯀꯣ ꯑꯗꯒꯤ ꯅꯒꯥ ꯑꯗꯒꯤ ꯇꯥꯡꯈꯨꯜꯅꯆꯤꯡꯕ ꯃꯌꯥꯝ ꯑꯃꯁꯨ ꯂꯩꯌꯦꯕꯀꯣ ꯑꯩꯈꯣꯏ ꯃꯅꯤꯄꯨꯔꯁꯤ ꯄꯨꯟꯅ ꯇꯥꯃꯤꯟꯅꯩ ꯑꯗꯨꯒ ꯑꯩꯈꯣꯁꯦ ꯄꯨꯟꯅ ꯅꯨꯡꯁꯤ ꯆꯥꯟꯅꯅ ꯑꯃꯠꯇ ꯑꯣꯏꯅ ꯄꯨꯟꯅ ꯀꯨꯝꯍꯩ ꯍꯔꯥꯎ ꯊꯣꯛꯂꯛꯄ ꯑꯣꯏꯔꯣ ꯑꯗꯒꯤ ꯑꯅꯥ ꯑꯌꯦꯛ ꯑꯗꯒꯤ ꯑꯩꯈꯣꯏꯒꯤ ꯑꯋꯥ ꯑꯅꯥ ꯇꯥꯔꯛꯄ ꯃꯇꯝꯗꯁꯨ ꯃꯇꯦꯡ ꯄꯥꯡꯅꯗꯨꯅ ꯄꯨꯟꯅ ꯑꯩꯈꯣꯏ ꯄꯨꯟꯅ ꯈꯨꯟꯗꯥꯃꯤꯟꯅꯩ ꯍꯥꯏꯅ ꯊꯝꯖꯒꯦ